ꯕꯤꯗꯤꯌꯣ ꯀꯣꯜ ꯑꯁꯤ ꯑꯩ ꯃꯐꯝ ꯃꯐꯝ ꯃꯇꯝ ꯆꯥꯗ꯭ꯔꯗꯤ ꯄꯥꯏꯕ ꯌꯥꯝꯅ ꯇꯜꯂꯤ ꯑꯗꯨꯒ ꯕꯣꯏꯁ ꯀꯣꯜ ꯑꯁꯤ ꯑꯩꯈꯣꯏꯅ ꯕꯤꯗꯤꯌꯣ ꯀꯣꯜ ꯇꯧꯔꯛ ꯃꯇꯝꯗ ꯑꯩꯈꯣꯏꯅ ꯊꯕꯛ ꯑꯃ ꯆꯠꯂꯤꯉꯩꯗ ꯇꯧꯁꯤꯜꯂꯛꯄ ꯑꯣꯏꯔꯁꯨ ꯄꯥꯏꯕꯁꯤ ꯌꯥꯝꯅ ꯇꯜꯂꯤ ꯑꯗꯨꯒ ꯕꯣꯏꯁ ꯀꯣꯟꯒꯤ ꯀꯥꯟꯅꯕꯁꯤ ꯃꯇꯥꯡ ꯃꯇꯝꯅ ꯂꯩ ꯑꯗꯨꯒ ꯑꯩ ꯅꯣꯡꯃꯗ ꯐꯣꯟ ꯌꯥꯝꯅ ꯄꯥꯏꯕ ꯃꯤꯗꯤ ꯅꯠꯇꯦ ꯄꯨꯡ ꯑꯃ ꯑꯅꯤ ꯈꯛꯇꯪ ꯑꯩ ꯅꯣꯡꯃꯗ ꯐꯣꯟ ꯄꯥꯏ